ꯑꯗꯣꯝꯒꯤ ꯑꯩꯍꯥꯛꯀꯤ ꯃꯐꯝ ꯑꯁꯤꯗ ꯂꯩꯔꯤꯕ ꯂꯧꯃꯤꯁꯤꯡꯒꯤ ꯁꯦꯟ ꯊꯨꯝꯒꯤ ꯐꯤꯕꯝ ꯀꯔꯝ ꯇꯧꯕꯒꯦ ꯍꯥꯏꯕꯗꯤ ꯑꯩꯍꯥꯛ ꯁꯦꯜ ꯌꯥꯝꯅ ꯄꯥꯏꯕ ꯃꯤꯁꯨ ꯌꯥꯎꯗꯦ ꯌꯥꯝꯅ ꯏꯅꯥꯛ ꯈꯨꯟꯕ ꯅꯠꯇ꯭ꯔꯒꯅ ꯌꯥꯝꯅ ꯂꯥꯏꯔꯕ ꯃꯤꯁꯨ ꯌꯥꯎꯗꯦ ꯁꯦꯜ ꯀꯌꯥ ꯄꯨꯊꯣꯛꯐꯝꯁꯨ ꯂꯩꯇꯦ ꯍꯥꯏꯕ ꯇꯥꯔꯦ ꯑꯩꯍꯥꯛꯀꯤ ꯃꯐꯝ ꯑꯁꯤꯗ ꯂꯧꯃꯤꯁꯤꯡ ꯑꯗꯨꯝ ꯅꯨꯡꯉꯥꯏꯔꯝꯃꯤ ꯃꯔꯨ ꯃꯁꯤꯡ ꯇꯧꯅꯤꯡꯉꯥꯏ ꯁꯦꯜ ꯊꯥꯅꯗꯕꯒꯤ ꯑꯗꯣꯝꯅ ꯑꯩꯈꯣꯏ ꯌꯨꯝ ꯉꯥꯛꯇ ꯂꯩꯕ ꯃꯤꯗꯒꯤ ꯑꯗꯨꯝ ꯂꯣꯏꯅꯕꯅꯤ ꯂꯧꯃꯤꯁꯤꯡꯅ ꯏꯪꯈꯣꯜꯁꯨ ꯇꯧꯕꯅꯤꯅ